ꯑꯩꯁꯦ ꯅꯍꯥꯜ ꯑꯦꯃꯥꯖꯣꯟꯗꯒꯤ ꯖꯤꯛꯀꯦꯠ ꯑꯃ ꯀꯛꯆꯕꯅꯦ ꯄꯤꯡ ꯃꯆꯨꯒꯤ ꯖꯣꯀꯤꯡꯒꯤ ꯑꯗꯣ ꯐꯨꯔꯤꯠꯇꯣ ꯑꯩꯅ ꯍꯥꯏꯕꯗꯤ ꯌꯥꯝꯅ ꯄꯥꯝꯖꯕ ꯑꯣꯏꯅ ꯑꯣꯏꯔꯦ ꯂꯤꯠꯄꯗꯁꯨ ꯌꯥꯝ ꯅꯨꯡꯉꯥꯏꯌꯦ ꯑꯗꯨꯒ ꯁꯨꯕꯗꯁꯨ ꯃꯆꯨ ꯍꯥꯏꯕꯗꯤ ꯃꯆꯨ ꯀꯣꯛꯇꯦ ꯀꯩꯝ ꯇꯧꯗꯦ ꯃꯇꯨ ꯊꯣꯛꯇꯦ ꯌꯥꯝ ꯐꯩꯌꯦ ꯄꯣꯠꯇꯣ ꯑꯗꯨ ꯑꯩ ꯏꯁꯥꯅꯁꯨ ꯌꯥꯝ ꯄꯥꯝꯖꯕꯗꯨ ꯊꯣꯛꯑꯦ